ꯍꯜꯂꯣ ꯁꯤ ꯅꯔꯁꯔꯥ ꯑꯥ ꯑꯩ ꯑꯩ ꯉꯔꯥꯡ ꯍꯣꯁꯄꯤꯇꯥꯜꯗ ꯆꯦꯛꯑꯞ ꯂꯥꯛꯑꯦꯕꯀꯣ ꯑꯗꯨꯗ ꯗꯣꯛꯇꯔꯅ ꯍꯤꯗꯥꯛ ꯑꯍꯨꯝ ꯏꯕꯤꯔꯝꯃꯦ ꯑꯗꯨꯗꯣ ꯀꯔꯝ ꯀꯔꯝꯅ ꯆꯥꯒꯗꯕ ꯑꯗꯨ ꯍꯪꯒꯦ ꯇꯧꯔꯤꯕꯅꯦ ꯑꯩ ꯄ꯭ꯔꯦꯁꯀ꯭ꯔꯤꯞꯁꯟꯁꯨ ꯅꯉꯣꯟꯗ ꯊꯥꯈ꯭ꯔꯕꯅꯦ

ꯑꯣ ꯑꯇꯣꯞꯄ ꯍꯥꯏꯕꯁꯦ ꯑꯩ ꯑꯩꯅ ꯆꯥꯕ ꯊꯛꯀꯗꯕꯁꯦ ꯊꯥꯎ ꯆꯥꯕ ꯌꯥꯕ꯭ꯔꯥ ꯅꯠꯇ꯭ꯔꯒ ꯀꯔꯝ ꯀꯔꯝ ꯇꯧꯒꯗꯕ꯭ꯔꯥ ꯑꯗꯨ ꯑꯃꯨꯛꯇꯪꯁꯨ ꯍꯥꯏꯕꯤꯎ

ꯑꯣ ꯑꯣ ꯐꯔꯦ ꯐꯔꯦ ꯑꯗꯨꯗꯤ ꯌꯥꯝ ꯅꯨꯡꯉꯥꯏꯔꯦ ꯊꯝꯃꯒꯦ ꯑꯣꯀꯦ ꯑꯣꯀꯦ ꯊꯦꯡꯛ ꯌꯨ